ꯆꯅꯝꯕꯝ ꯆꯟꯕꯤ ꯑꯩ ꯅꯪꯒꯤ ꯑꯩ ꯅꯝꯕꯔꯁꯦ ꯁꯦꯕ ꯇꯧꯕ꯭ꯔꯥ ꯇꯧꯗꯕ꯭ꯔꯥ ꯈꯪꯗꯦ ꯑꯩ ꯅꯪꯒꯤ ꯌꯨꯝꯂꯣꯟꯅꯕ ꯃꯥꯂꯦꯝꯉꯥꯟꯕꯤꯅꯦ ꯈꯪꯉꯕꯣ

ꯑꯗꯨꯗꯨꯒꯤ ꯃꯔꯝꯗ ꯋꯥꯔꯤꯁꯦ ꯍꯥꯟꯅ ꯑꯃꯨꯛꯇ ꯈꯟꯅꯍꯧꯁꯦꯅ ꯇꯧꯕꯅꯦ

ꯑꯗꯨꯗꯣ ꯀꯔꯝ ꯀꯥꯟꯗ ꯊꯥꯁꯤꯒꯦ ꯅꯪ ꯉꯁꯤ ꯁꯪꯒꯗ꯭ꯔꯥ ꯄꯨꯡ ꯀꯌꯥ ꯑꯗꯥꯏ ꯁꯪꯒꯗꯒꯦ ꯄꯨꯡ ꯇꯔꯦꯠ ꯑꯗꯨꯋꯥꯏꯗꯒꯤ ꯊꯥꯕ ꯍꯧꯔꯁꯦꯕ ꯑꯗꯨꯗꯤ ꯅꯪ ꯄꯨꯡ ꯇꯔꯦꯠ ꯑꯗꯥꯏꯗ ꯌꯧꯔꯛꯑꯣ ꯑꯩꯈꯣꯏꯒꯤ ꯐꯥꯝꯗꯨꯗꯀꯣ

ꯑꯗꯨ ꯁꯤꯟꯕ ꯂꯥꯡꯁꯜꯂꯒꯦꯕꯀꯣ ꯑꯩꯈꯣꯏꯅ ꯀꯣꯕꯤ ꯆꯥꯔ ꯑꯗꯒꯤꯗꯤ ꯀꯣꯕꯤ ꯂꯩ ꯆꯥꯔ ꯀꯣꯕꯤ ꯐꯨꯜ ꯆꯥꯔ ꯊꯥꯒꯗꯧꯕ ꯑꯗꯒꯤ ꯕꯦꯂꯦꯟꯗ꯭ꯔꯤ ꯃꯔꯨꯁꯨ ꯊꯥꯁꯤ ꯍꯥꯏꯅꯩꯗꯅ ꯑꯥ ꯑꯗꯨ ꯅꯉꯣꯟꯗ ꯒꯥꯔꯗꯦꯅꯤꯡ ꯇꯧꯕꯗ ꯀꯣꯕꯤ ꯀꯣꯕꯤ ꯆꯥꯔ ꯊꯥꯕꯗꯨꯗ ꯅꯪ ꯐꯣꯟꯗꯣ ꯅꯨꯡꯉꯥꯏꯇ꯭ꯔꯦ ꯀꯣꯕꯤ ꯆꯥꯔ ꯊꯥꯕꯗꯨꯗꯅꯦ ꯆꯪꯕ ꯑꯩꯈꯣꯏꯒꯤ ꯌꯣꯄꯥꯛ ꯊꯥꯡꯖꯧꯁꯤꯡꯗꯨ ꯅꯪ ꯄꯨꯔꯛꯄ ꯌꯥꯔꯗꯔꯣ ꯅꯪꯒꯤ ꯑꯣꯏꯅ ꯑꯥ ꯀꯔꯤ ꯀꯔꯤ ꯄꯨꯔꯛꯀꯗꯣꯏꯅꯣ ꯅꯪ

ꯊꯥꯡꯖꯧ ꯑꯁꯥꯡꯕꯒꯨꯝꯕꯗꯣ ꯊꯥꯅꯅꯕꯗꯣ

ꯑꯗꯨꯅ ꯊꯥꯕꯗ ꯍꯦꯟꯅ ꯅꯨꯡꯉꯥꯏꯕ ꯑꯣꯏꯔꯅꯦꯕ ꯎꯝ ꯑꯗꯣ ꯅꯪ ꯂꯩꯔꯒꯗꯤ ꯊꯥꯡꯗꯣ ꯑꯅꯤꯒꯨꯝꯕ ꯄꯨꯁꯜꯂꯛꯑꯣꯕꯀꯣ

ꯃꯇꯦꯡ ꯑꯣꯏꯅꯕ ꯈꯔ ꯊꯨꯅ ꯂꯣꯏꯁꯟꯅꯕ ꯍꯥꯏꯗꯅ ꯃꯤ ꯑꯅꯤ ꯑꯍꯨꯝ ꯑꯃꯁꯨ ꯅꯦꯛꯑꯒ ꯊꯝꯃꯦꯕꯀꯣ

ꯑꯗꯨꯒ ꯑꯩꯅꯁꯨ ꯍꯧꯖꯤꯛꯀꯤ ꯍꯥꯏꯔꯤꯕ ꯀꯣꯕꯤ ꯆꯥꯔ ꯑꯗꯒꯤꯗꯤ ꯀꯣꯕꯤ ꯐꯨꯜ ꯆꯥꯔ ꯀꯣꯕꯤ ꯂꯩ ꯆꯥꯔ ꯑꯗꯨꯒ ꯕꯦꯂꯦꯟꯗꯔꯤ ꯃꯔꯨꯁꯤꯡꯗꯣ ꯑꯗꯨꯗꯣ ꯎꯝ ꯍꯥꯏꯔ ꯄꯨꯔꯛꯑꯒ ꯊꯝꯃꯦ ꯑꯗꯨꯒ ꯍꯥꯔ ꯀꯔꯤ ꯀꯔꯥ ꯆꯥꯏꯕꯗꯨꯅ ꯑꯃꯨꯛ ꯀꯣꯟꯅ ꯈꯟꯅꯔꯒ ꯆꯥꯏꯔꯁꯦꯕꯀꯣ ꯑꯗꯨꯒ ꯍꯧꯖꯤꯛꯀꯤ ꯗꯔꯀꯥꯔ ꯑꯣꯏꯔꯤꯕ ꯏꯁꯤꯡ ꯊꯥꯕ ꯍꯦꯛ ꯂꯣꯏꯕꯒ ꯏꯁꯤꯡ ꯆꯥꯏꯗꯕꯗꯤ ꯌꯥꯔꯣꯏꯗꯅꯀꯣ ꯑꯗꯨꯅ ꯏꯁꯤꯡ ꯆꯥꯏꯅꯅꯕ ꯃꯥꯒꯤ ꯃꯣꯇꯣꯔꯗꯣ ꯏꯂꯦꯛꯇ꯭ꯔꯤꯛꯀꯤ ꯃꯣꯇꯣꯔꯗꯣ ꯑꯗꯨ ꯅꯪꯅ ꯄꯨꯔꯛꯀꯅꯤ ꯍꯥꯏꯕꯗꯣ ꯄꯨꯔꯛꯄ ꯌꯥꯔꯗꯣꯏꯔꯣ ꯑꯥ ꯑꯗꯨꯗꯤ ꯒꯥꯔꯤꯗ ꯍꯥꯞꯄꯒ ꯄꯨꯔꯛꯀꯗ꯭ꯔꯥ ꯅꯠꯇ꯭ꯔꯒ ꯀꯃꯥꯏꯅ ꯄꯨꯔꯛꯀꯅꯤ ꯑꯣꯇꯣꯗ ꯄꯨꯔꯛꯀꯗ꯭ꯔꯥ ꯑꯣ ꯑꯗꯨ ꯑꯣꯏꯔꯒꯗꯤ ꯅꯪꯅ ꯒꯥꯔꯤꯗ ꯍꯥꯞꯄꯒ ꯑꯣꯏꯅ ꯄꯨꯔꯛꯑꯣ ꯑꯗꯨꯒ ꯑꯗꯨ ꯌꯧꯔꯛꯑ ꯀꯥꯟꯗ ꯃꯗꯨꯒꯤ ꯑꯆꯪꯕ ꯃꯥꯒꯤ ꯃꯃꯟꯗꯣ ꯒꯥꯔꯤꯅ ꯄꯨꯕꯤꯔꯛꯄꯒꯤ ꯃꯃꯜꯗꯨꯅ ꯑꯩꯅ ꯑꯃꯨꯛ ꯑꯗꯨ ꯌꯧꯔꯒ ꯄꯤꯔꯒꯦꯕꯀꯣ ꯑꯥ ꯑꯗꯨꯃꯥꯏꯅ ꯇꯧꯔꯁꯦ ꯑꯗꯨꯒ ꯏꯁꯤꯡ ꯆꯥꯏꯊꯣꯛꯑꯝꯃꯅꯤ ꯏꯁꯤꯡ ꯆꯥꯏꯕ ꯂꯣꯏꯔ ꯀꯥꯟꯗ ꯑꯩꯈꯣꯏꯒꯤ ꯑꯋꯥꯕ ꯄꯣꯊꯥꯅꯕ

ꯍꯣꯏ ꯑꯗꯨꯒꯨꯝꯕꯗꯣ ꯇꯧꯔꯒꯦ ꯑꯗꯨꯒ ꯍꯌꯦꯡ ꯊꯥꯕ ꯃꯇꯝꯗ ꯑꯩꯈꯣꯏꯅ

ꯃꯤꯒꯤ ꯃꯇꯝ ꯆꯪꯅ ꯋꯥꯅ ꯊꯥꯔꯛꯄ ꯄꯣꯠꯅꯤꯅ ꯑꯗꯨꯗ ꯍꯥꯏꯗꯤ ꯍꯧꯔꯛꯇ꯭ꯔꯒꯗꯤ ꯋꯥꯈꯜꯁꯦ ꯅꯨꯡꯉꯥꯏꯔꯣꯏꯗꯣꯏꯅꯦꯕ ꯅꯠꯇ꯭ꯔꯥ ꯄꯥꯟꯗ꯭ꯔꯥꯒꯗꯤ ꯍꯧꯗ꯭ꯔꯥꯒꯗꯤ ꯑꯗꯨꯗꯨꯅ ꯑꯩꯈꯣꯏꯁꯨ ꯈꯤꯇꯪ ꯄꯨꯛꯅꯤꯡ ꯊꯥꯋꯥꯏ ꯌꯥꯎꯅ ꯆꯪꯅꯀꯣ ꯑꯗꯨꯅ ꯍꯣꯠꯅꯃꯤꯟꯅꯔꯦꯕ ꯑꯣꯏꯅꯅꯕꯗꯨ ꯇꯧꯁꯦ ꯍꯥꯏꯕ ꯑꯗꯨꯒ ꯌꯥꯔꯤꯉꯩ ꯍꯥꯏꯅꯈꯤꯕ ꯃꯇꯝꯗꯨꯗ ꯌꯧꯔꯛꯅꯅꯕ ꯇꯧꯔꯁꯦ ꯑꯗ ꯊꯦꯡꯗꯈ꯭ꯔꯒꯗꯤ ꯑꯃꯨꯛ ꯅꯪꯍꯧꯗꯕꯁꯨ ꯌꯥꯏꯕ ꯑꯩꯅ ꯂꯥꯡꯁꯜꯂꯨꯏꯕ ꯆꯥꯔ ꯃꯌꯥꯝꯁꯦ ꯑꯃꯨꯛ ꯃꯥꯡꯗꯣꯏꯅꯤꯗꯅꯀꯣ ꯑꯗꯨ ꯃꯥꯡꯗꯅꯕ ꯐꯖꯅ ꯊꯥꯔꯁꯦ ꯑꯗꯨꯒ ꯑꯩꯁꯨ ꯗꯔꯀꯥꯔ ꯑꯣꯏꯔꯤꯕ ꯃꯥꯒꯤ ꯍꯥꯔ ꯑꯣꯏꯕ ꯌꯥꯕ ꯃꯆꯥꯛꯁꯤꯡ ꯑꯗꯒꯤ ꯂꯩꯕꯥꯛꯇꯨꯗ ꯇꯣꯠꯁꯜ ꯍꯧꯒꯗꯕ ꯍꯥꯔ ꯀꯔꯤ ꯀꯔꯥ ꯁꯟꯊꯤ ꯑꯗꯒꯤ ꯆꯔꯨ ꯄꯠꯊ ꯄꯨꯝꯊꯕ ꯆꯔꯨꯁꯤꯡꯁꯦ ꯑꯣꯔꯒꯥꯅꯤꯛ ꯑꯣꯏꯅ ꯁꯤꯖꯤꯟꯅꯅꯕ ꯍꯥꯏꯇꯥꯔꯦꯅꯦ ꯑꯁꯤꯒꯨꯝꯕꯁꯤꯡꯒꯤꯁꯨ ꯇꯥꯁꯜꯂꯒ ꯈꯣꯝꯖꯜꯂꯒ ꯊꯝꯖꯔꯦꯕꯀꯣ ꯑꯗꯨ ꯃꯌꯥꯝꯗꯣ ꯍꯥꯞꯃꯤꯟꯅꯔꯁꯦ ꯑꯗꯨꯒ ꯋꯥꯔꯁꯨ ꯋꯥꯅ ꯍꯌꯦꯡ ꯅꯨꯃꯤꯠꯁꯤꯗꯩꯗꯅꯦ ꯑꯩꯈꯣꯏ ꯑꯅꯤꯅ ꯍꯣꯠꯅꯃꯤꯟꯅꯔꯒꯅꯦ ꯂꯣꯏꯁꯟ ꯃꯤꯟꯅꯅꯕ ꯇꯧꯔꯁꯤꯀꯣ ꯑꯗꯨꯃꯥꯏꯅ ꯇꯧꯔꯁꯦ ꯂꯣꯏꯁꯜꯂꯁꯤꯀꯣ ꯑꯗꯨꯗꯤ ꯊꯝꯖꯔꯒꯦ ꯊꯝꯖꯔꯒꯦ